ꯑꯣꯒꯁꯀꯤ ꯇꯥꯡ ꯃꯉꯥ ꯑꯩꯒꯤ ꯕꯥꯔꯗꯦ ꯖꯦꯟꯋꯥꯔꯤꯒꯤ ꯇꯥꯡ ꯀꯨꯟꯒ ꯅꯤꯄꯥꯟ ꯑꯩꯒꯤ ꯑꯣꯄ꯭ꯔꯦꯁꯟ ꯃꯥꯔꯁꯀꯤ ꯇꯥꯡ ꯇꯔꯥꯃꯥꯊꯣꯏ ꯑꯩꯒꯤ ꯐꯔꯁ ꯗꯦꯠ ꯃꯥꯔꯁꯀꯤ ꯇꯥꯡ ꯅꯤꯄꯥꯟ ꯑꯩꯒꯤ ꯐꯣꯟ ꯂꯩꯈꯤꯕ ꯖꯦꯟꯋꯥꯔꯤꯒꯤ ꯇꯥꯡ ꯇꯔꯦꯠ ꯑꯕꯣꯛ ꯂꯩꯇꯕ ꯅꯨꯃꯤꯠ